ꯁꯥ ꯁꯟ ꯄꯣꯠꯊꯣꯛꯁꯤꯡ ꯄꯨꯊꯣꯛꯄꯒꯤ ꯇꯣꯏꯅ ꯁꯤꯖꯤꯟꯅꯕ ꯊꯩꯑꯣꯡ ꯈꯔ ꯑꯗꯨꯗꯤ ꯑꯩꯈꯣꯏꯅ ꯌꯨꯝꯗ ꯂꯣꯏꯅꯔꯤꯕ ꯌꯦꯟꯒꯨꯝꯕꯁꯤꯡ ꯑꯣꯏꯔꯒꯅ ꯌꯦꯟ ꯉꯥꯅꯨꯒꯨꯝꯕꯁꯤꯡ ꯑꯣꯏꯔꯒꯅ ꯑꯩꯈꯣꯏꯅ ꯃꯦꯆꯤꯟ ꯃꯦꯆꯤꯟ ꯁꯤꯖꯤꯟꯅꯔꯒ ꯑꯩꯈꯣꯏꯅ ꯃꯈꯣꯏ ꯃ ꯃ ꯃꯔꯨꯝꯁꯤꯡ ꯑꯗꯨ ꯂꯥꯔꯁ ꯁ꯭ꯀꯦꯜꯗ ꯑꯩꯈꯣꯏꯅ ꯑꯣꯜꯍꯟꯕ ꯍꯥꯏꯕꯗꯤ ꯑꯩꯈꯣꯏꯅ ꯁꯥ ꯌꯦꯟꯒꯨꯝꯕ ꯑꯃꯅ ꯃꯥꯅ ꯌꯥꯝꯅ ꯀꯣꯜꯂꯕꯗ ꯃꯥꯅ ꯄꯨꯊꯣꯔꯛꯄ ꯌꯥꯕꯒꯤ ꯑꯩꯈꯣꯏꯒꯤ ꯆꯥꯡ ꯑꯁꯤ ꯑꯦꯕꯔꯦꯁꯇ ꯇꯔꯥꯅꯦ ꯍꯥꯏꯅ ꯂꯧꯖꯔꯒꯁꯨ ꯑꯩꯈꯣꯏꯅ ꯃꯦꯆꯤꯟ ꯑꯃꯗ ꯑꯩꯈꯣꯏꯅ ꯍꯥꯞꯄꯀꯥꯟꯗꯗꯤ ꯃꯦꯆꯤꯟꯗ ꯃꯥꯒꯤ ꯂꯤꯃꯤꯇꯦꯁꯟ ꯊ꯭ꯔꯤ ꯍꯟꯗ꯭ꯔꯦꯠꯅ ꯑꯣꯏꯕ ꯐꯤꯞ ꯐꯥꯏꯞ ꯍꯟꯗ꯭ꯔꯦꯠꯅ ꯑꯣꯏꯕ ꯁꯨꯃꯥꯏꯅ ꯂꯥꯛꯄꯅꯤꯅ ꯄꯨꯊꯣꯛꯄꯒꯤ ꯆꯥꯡ ꯑꯁꯤ ꯑꯁꯨꯛꯀꯤ ꯃꯇꯤꯛ ꯋꯥꯡꯏ ꯂꯣꯏꯅꯅ ꯑꯩꯈꯣꯏꯅ ꯁꯟꯁꯤꯡꯗ ꯑꯃꯨꯛ ꯍꯥꯏꯔꯒꯅ ꯑꯩꯈꯣꯏꯅ ꯁꯟꯁꯤꯡ ꯑꯁꯤ ꯍꯧꯖꯤꯛꯇꯤ ꯑꯩꯈꯣꯏꯅ ꯃꯆꯥ ꯀꯥꯞꯄ ꯍꯥꯏꯅ ꯌꯥꯝꯅ ꯀꯟꯅ ꯆꯠꯅꯔꯛꯑꯦ ꯑꯩꯈꯣꯏꯒꯤ ꯋꯥꯟ ꯑꯩꯈꯣꯏꯒꯤ ꯊꯥꯏꯅꯒꯤ ꯃꯇꯝꯗ ꯆꯍꯤ ꯑꯃꯗ ꯁꯟꯁꯦ ꯃꯆꯥ ꯑꯃ ꯄꯣꯛꯄ ꯑꯗꯨꯗꯒꯤ ꯑꯩꯈꯣꯏꯅ ꯀꯨꯝ ꯀꯥꯡꯕ ꯁꯟ ꯀꯥꯏꯅ ꯁꯨꯃꯥꯏꯅ ꯂꯩꯔꯝꯃꯤ ꯃꯁꯤꯅ ꯃꯔꯝ ꯑꯣꯏꯔꯒ ꯑꯩꯈꯣꯏꯅ ꯁꯥꯁꯤꯡ ꯁꯟꯒꯨꯝꯕꯁꯦ ꯌꯥꯝꯅ ꯊꯣꯛꯂꯛꯄꯒꯤ ꯆꯥꯡꯁꯦ ꯌꯥꯝꯅ ꯅꯦꯝꯕ ꯀꯨꯝꯒ ꯀꯥꯡꯖꯤꯜꯂꯒꯗꯤ ꯑꯃꯨꯛ ꯆꯍꯤ ꯑꯅꯤꯒ ꯀꯨꯝ ꯀꯥꯡꯉꯒꯗꯤ ꯍꯥꯏꯗꯤ ꯁꯟꯁꯤꯅ ꯁꯟꯕꯤꯁꯤꯅ ꯁꯟꯕꯤ ꯑꯣꯏꯅ ꯑꯗꯨꯝ ꯂꯩꯕ ꯃꯥꯒꯤ ꯄ꯭ꯔꯗꯛꯇꯤ ꯀꯩꯝꯇ ꯂꯥꯛꯇꯕ ꯑꯣꯏ ꯃꯔ ꯑꯩꯈꯣꯏ ꯍꯧꯖꯤꯛꯅ ꯑꯃꯨꯛ ꯁꯟꯁꯨ ꯃꯆꯥ ꯀꯥꯞꯄ ꯍꯥꯏꯅ ꯑꯩꯈꯣꯏꯅ ꯆꯍꯤ ꯑꯃꯗ ꯁꯟꯕꯤ ꯑꯃꯗꯒꯤ ꯃꯆꯥ ꯑꯅꯤ ꯂꯧꯕ ꯌꯥꯕꯒꯤ ꯈꯨꯗꯣꯡꯆꯥꯕ ꯂꯩꯔꯛꯏ ꯃꯁꯤꯒꯤ ꯊꯧꯑꯣꯡꯁꯤꯡ ꯑꯁꯤꯅꯤ ꯑꯩꯈꯣꯏꯅ ꯁꯥ ꯁꯟ ꯌꯥꯝꯅ ꯐ ꯄꯨꯊꯣꯛꯄꯒꯤ ꯁꯤꯖꯤꯟꯅꯕ ꯊꯧꯑꯣꯡ ꯈꯔ ꯍꯥꯏꯔꯒꯗꯤ ꯑꯗꯨꯒ ꯂꯣꯏꯔꯤꯕ ꯄꯣꯠꯁꯤꯡꯒꯤ ꯑꯐ ꯐꯠ ꯂꯣꯏꯔꯤꯕ ꯄꯣꯠꯁꯤꯡꯒꯤ ꯑꯐ ꯐꯠꯇ ꯃꯑꯣꯡ ꯑꯁꯤ ꯑꯩꯈꯣꯏꯅ ꯌꯦꯟꯁꯤꯡ ꯑꯁꯤ ꯑꯩꯈꯣꯏ ꯍꯧꯖꯤꯛꯇꯤ ꯃꯥꯒꯤ ꯃꯁꯥꯒꯤ ꯑꯥꯎꯟꯅ ꯑꯩꯈꯣꯏꯅ ꯆꯥ ꯆꯥꯖꯔꯒ ꯆꯥꯎꯖꯕ ꯍꯥꯏꯅ ꯑꯃ ꯂꯩ ꯗꯦꯟ ꯃꯁꯥ ꯃꯊꯟꯇ ꯆꯥꯔꯒ ꯆꯥꯎꯖꯕꯃꯛ ꯅꯠꯇ꯭ꯔꯒ ꯑꯩꯈꯣꯏ ꯃꯄꯨꯅ ꯊꯥꯕ ꯍꯥꯏꯖꯤꯖꯨ ꯑꯗꯨꯝ ꯆꯠꯅꯕꯤ ꯑꯃ ꯑꯣꯏ ꯑꯗꯨꯕꯨ ꯍꯧꯖꯤꯛꯇꯤ ꯑꯩꯈꯣꯏꯒꯤ ꯇꯦꯛꯅꯣꯂꯣꯖꯤꯁꯤꯡ ꯁꯤꯖꯤꯟꯅꯔꯒ ꯑꯩꯈꯣꯏꯅ ꯌ ꯌꯦꯟꯒꯤ ꯑꯣꯏꯅ ꯇꯣꯉꯥꯟꯅ ꯃꯆꯤꯟꯖꯥꯛ ꯉꯥꯅꯨꯒꯤ ꯑꯣꯏꯅ ꯇꯣꯉꯥꯟꯅ ꯃꯆꯤꯟꯖꯥꯛ ꯑꯗꯒꯤ ꯃꯔꯨꯝ ꯀꯣꯛꯄꯒꯤ ꯃꯆꯤꯟꯖꯥꯛ ꯑꯗꯒꯤ ꯑꯩꯈꯣꯏꯅ ꯁꯥꯒꯤ ꯑꯣꯏꯕ ꯃꯆꯤꯟꯖꯥꯛ ꯑꯩꯈꯣꯏ ꯋꯦꯠ ꯂꯨꯝꯍꯟꯅꯕ ꯃꯆꯤꯟꯖꯥꯛ ꯀꯥꯏꯅ ꯃꯥꯒꯤ ꯇꯣꯉꯥꯟ ꯇꯣꯉꯥꯟꯕ ꯃꯑꯣꯡꯗ ꯑꯩꯈꯣꯏ ꯌꯦꯟꯁꯤꯡ ꯑꯁꯤ ꯑꯩꯈꯣꯏꯅ ꯆꯥꯕ ꯃꯇꯝꯗꯁꯨ ꯃꯍꯥꯎ ꯂꯩꯍꯟꯗꯕ ꯍꯥꯏꯒꯗ꯭ꯔ ꯑꯗꯨꯗꯒꯤ ꯌꯦꯟꯁꯦ ꯄꯨꯊꯣꯛꯑꯒ ꯌꯥꯝꯅ ꯑꯇꯦꯟꯕ ꯃꯇꯝꯗ ꯌꯥꯝꯅ ꯌꯥꯝꯅ ꯃꯁꯤꯡ ꯌꯥꯝꯅ ꯄꯨꯊꯣꯛꯑꯒ ꯑꯗꯨꯗꯒꯤ ꯁꯤꯖꯤꯟꯅꯕꯀꯥꯟꯗꯁꯨ ꯌꯦꯟꯁꯤꯅ ꯑꯩꯈꯣꯏꯅ ꯍꯤꯟꯖꯥꯡ ꯑꯃ ꯑꯣꯏꯅ ꯗꯦꯂꯤ ꯌꯦ ꯍꯤꯟꯖꯥꯡ ꯑꯃ ꯑꯣꯏꯅ ꯁꯨꯃꯥꯏꯅ ꯁꯤꯖꯤꯟꯅꯔꯛꯄ ꯑꯗꯒꯤ ꯁꯟꯗꯁꯨ ꯑꯗꯨ ꯃꯉꯥꯏꯔꯦ ꯑꯩꯈꯣꯏ ꯁꯟꯁꯤꯁꯨ ꯁꯨꯃꯥꯏꯅ ꯑꯩꯈꯣꯏꯅ ꯃꯥꯒꯤ ꯖꯤꯟꯁꯤ ꯇꯣꯉꯥꯟꯕ ꯖꯤꯟ ꯑꯃ ꯁꯟ ꯑꯃꯣꯝꯗꯨꯗ ꯀꯥꯞꯁꯤꯜꯂꯒ ꯁꯟꯁꯦ ꯑꯁꯨꯛꯀꯤ ꯃꯇꯤꯛ ꯑꯆꯧꯕ ꯋꯦꯠ ꯂꯩꯕ ꯁꯟ ꯑꯃ ꯑꯣꯏꯍꯜꯂꯦ ꯑꯗꯨꯗꯒꯤ ꯑꯩꯈꯣꯏ ꯑꯩꯈꯣꯏꯅ ꯃꯍꯧꯁꯥ ꯊꯦꯡꯅꯖꯔꯛꯄ ꯁꯟꯁꯤꯡꯗꯤ ꯑꯩꯈꯣꯏ ꯊꯕꯛꯀꯤ ꯑꯣꯏꯅ ꯁꯤꯖꯤꯟꯅꯕ ꯑꯣꯏꯔꯝꯕ ꯍꯧꯖꯤꯛꯁꯤꯅ ꯊꯕꯛꯀꯤ ꯑꯣꯏꯔꯤꯕꯁꯤꯡꯁꯤꯅ ꯊꯕꯛꯀꯤ ꯑꯣꯏꯒꯗꯧꯁꯤꯡꯅ ꯇ꯭ꯔꯦꯛꯇꯔꯒꯨꯝꯕ ꯑꯗꯒꯤ ꯃꯦꯆꯤꯟꯁꯤꯡꯅ ꯉꯥꯛꯇ ꯁꯨꯃꯥꯏꯅ ꯁꯤꯜꯂꯛꯄꯗꯒꯤ ꯑꯩꯈꯣꯏꯅ ꯊꯕꯛ ꯁꯤꯖꯤꯟꯅꯅꯕ ꯁꯟꯒꯨꯝꯕꯁꯨ ꯗꯔꯀꯥꯔ ꯑꯣꯏꯔꯛꯇꯕ ꯃꯁꯤꯅ ꯃꯔꯝ ꯑꯣꯏꯔꯒ ꯑꯩꯈꯣꯏꯅ ꯆꯥꯕꯈꯛꯇꯪꯒꯤ ꯑꯣꯏꯔꯛꯄ ꯉꯁꯥꯏꯒꯤ ꯑꯩꯈꯣꯏꯅ ꯊꯕꯛꯀꯤ ꯑꯣꯏꯅ ꯁꯤꯖꯤꯟꯅꯔꯤꯉꯩ ꯃꯇꯝꯗꯗꯤ ꯁꯟꯁꯦ ꯌꯥꯝꯅ ꯆꯍꯤ ꯑꯃꯗ ꯁꯟꯕꯤꯁꯤꯅ ꯃꯆꯥ ꯑꯃ ꯄꯣꯛꯄ ꯑꯣꯏꯔꯒꯁꯨ ꯑꯗꯒꯤ ꯆꯍꯤ ꯑꯃ ꯃꯆꯥ ꯄꯣꯛꯇꯕ ꯑꯣꯏꯔꯒꯁꯨ ꯑꯩꯈꯣꯏꯒꯤ ꯍꯥꯟꯅꯒꯤ ꯂꯩꯔꯤꯕ ꯁꯟꯁꯤꯡꯁꯦ ꯁꯤꯕꯒꯤ ꯆꯥꯡꯁꯦ ꯌꯥꯝꯅ ꯅꯦꯝꯕ ꯃꯄꯨꯅ ꯅꯥꯔꯛꯑꯦ ꯍꯥꯏꯇꯥꯔꯒꯁꯨ ꯌꯥꯝꯅ ꯀ꯭ꯌꯣꯔ ꯂꯧꯕꯤꯔꯝꯕ ꯑꯣꯏ ꯑꯗꯨꯕꯨ ꯍꯧꯖꯤꯛꯇꯤ ꯑꯩꯈꯣꯏ ꯁꯟꯁꯤꯅ ꯑꯩꯈꯣꯏꯅ ꯁꯨꯃꯥꯏꯅ ꯂꯧꯎ ꯁꯤꯡꯎ ꯇꯧꯕ ꯁꯤꯒꯨꯝꯕꯒꯤ ꯊꯕꯛꯁꯦ ꯑꯩꯈꯣꯏꯅ ꯎꯕ ꯐꯪꯈꯤꯗ꯭ꯔꯦ ꯂꯣꯏꯅꯅ ꯁꯟꯁꯤꯡꯁꯤꯁꯨ ꯑꯩꯈꯣꯏꯅ ꯆꯥꯅꯕꯈꯛꯇꯪꯒꯤ ꯑꯣꯏꯔꯛꯄ ꯆꯥꯅꯕꯈꯛꯇꯪꯒꯤ ꯁꯨꯃꯥꯏꯅ ꯕꯤꯖꯤꯅꯦꯁꯇ ꯕꯤꯖꯤꯅꯦꯁꯅ ꯃꯔꯝ ꯑꯣꯏꯔꯒ ꯑꯩꯈꯣꯏ ꯁꯟꯕꯤ ꯑꯃ ꯂꯩ ꯇꯥꯔꯒꯗꯤ ꯑꯩꯈꯣꯏ ꯁꯟꯕꯤꯁꯤꯅ ꯃꯥꯒꯤ ꯅꯦꯆꯔꯦꯜꯂꯤ ꯃꯆꯥ ꯄꯣꯛꯄꯒꯤ ꯃꯇꯝ ꯌꯧꯗ꯭ꯔꯤꯀꯥꯟꯗꯒꯤ ꯃꯥꯅ ꯈꯔ ꯃꯄꯨꯡ ꯐꯥꯕ ꯑꯣꯏꯔꯒꯗꯤ ꯑꯩꯈꯣꯏꯅ ꯃꯆꯥ ꯀꯥꯞꯄ ꯍꯥꯏꯅ ꯑꯩꯈꯣꯏꯒꯤ ꯊꯧꯑꯣꯡ ꯑꯃ ꯆꯠꯅꯔꯛꯂꯦ ꯃꯆꯥ ꯀꯩꯒꯨꯝꯕ ꯁꯨꯃꯥꯏꯅ ꯀꯥꯞꯁꯤꯜꯂꯒ ꯁꯟꯕꯤ ꯑꯃꯁꯤꯅ ꯆꯍꯤ ꯑꯃꯗ ꯃꯆꯥ ꯑꯅꯤ ꯂꯧꯕꯒꯤ ꯃꯑꯣꯡ ꯁꯨꯃꯥꯏꯅ ꯍꯥꯏꯗꯤ ꯁꯟꯁꯦ ꯊꯣꯛꯇꯕ ꯁꯨꯡꯌꯥ ꯌꯥꯗꯕ ꯑꯗꯒꯤ ꯁꯟꯁꯤꯅ ꯊꯣꯛꯂꯛꯏ ꯃꯇꯤꯛ ꯁꯟꯁꯤꯁꯨ ꯁꯣꯝꯅꯥꯀꯟꯗ ꯑꯩꯈꯣꯏꯅ ꯆꯤꯟꯖꯥꯛꯇ ꯑꯣꯜꯂꯛꯄ ꯃꯁꯤꯅꯤ ꯑꯩꯈꯣꯏꯅ ꯐꯠꯇꯕꯒꯤ ꯑꯩꯈꯣꯏ ꯂꯣꯏ ꯂꯣꯏꯔꯤꯕ ꯃꯤꯁꯤꯡꯅ ꯐꯠꯇꯕꯒꯤ ꯊꯧꯑꯣꯡꯗ ꯑꯣꯜꯍꯟꯕ ꯍꯥꯏꯔꯒꯗꯤ